ꯅꯦꯁꯅꯦꯟ ꯑꯃꯁꯨꯡ ꯏꯟꯇꯔꯅꯦꯁꯅꯦꯜꯒꯤ ꯊꯥꯛꯇ ꯑꯩꯒꯤ ꯃꯐꯝ ꯑꯦꯔꯤꯌꯥꯁꯤꯡꯗ ꯁꯥꯟꯅ ꯈꯣꯠꯅꯕꯩ ꯊꯧꯔꯝꯁꯤꯡ ꯇꯣꯔꯅꯥꯃꯦꯟꯁꯤꯡ ꯑꯗꯨꯗꯤ ꯁꯒꯣꯜ ꯀꯥꯡꯖꯩ ꯃꯨꯛꯅꯥ ꯍꯣꯛꯀꯤ ꯐꯨꯠꯕꯣꯟ ꯀ꯭ꯔꯤꯛꯀꯦꯠ ꯑꯁꯤꯅꯆꯤꯡꯕꯁꯤꯡꯁꯤꯅꯤ ꯊꯧꯔꯝꯁꯤꯡ ꯑꯁꯤꯗ ꯃꯤꯑꯣꯏ ꯍꯥꯏꯔꯤꯕ ꯃꯁꯥꯟꯅ ꯑꯁꯤꯗ ꯁꯒꯣꯜ ꯀꯥꯡꯖꯩꯗ ꯁꯦꯚꯦꯟ ꯄ꯭ꯂꯦꯌꯔꯁ ꯁꯥꯟꯅꯒꯅꯤ ꯃꯨꯛꯅꯥꯗ ꯁꯦꯚꯦꯟ ꯄ꯭ꯂꯦꯌꯔ ꯁꯥꯟꯅꯒꯅꯤ ꯍꯣꯛꯀꯤꯗ ꯑꯂꯚꯦꯟ ꯄ꯭ꯂꯦꯌꯔ ꯁꯥꯟꯅꯒꯅꯤ ꯐꯨꯠꯕꯣꯜꯗ ꯑꯂꯚꯦꯟ ꯄ꯭ꯂꯦꯌꯔ ꯁꯥꯟꯅꯒꯅꯤ ꯀ꯭ꯔꯤꯀꯦꯠꯇ ꯑꯂꯚꯦꯟ ꯄ꯭ꯂꯦꯌꯔ ꯁꯥꯟꯅꯒꯅꯤ ꯍꯥꯏꯔꯤꯕ ꯃꯁꯥꯟꯅꯁꯤꯡ ꯑꯁꯤꯗ ꯃꯥ ꯃꯥꯒꯤ ꯀꯦꯇꯥꯒꯣꯔꯤ ꯋꯥꯏꯁꯀꯤ ꯃꯇꯨꯡꯏꯟꯅ ꯆꯍꯤꯗ ꯁꯥꯟꯅꯒꯅꯤ